ꯑꯩꯈꯣꯏꯒꯤ ꯏꯟꯗꯤꯌꯥꯗ ꯈ꯭ꯋꯥꯏꯗꯒꯤ ꯍꯦꯟꯅ ꯄꯥꯝꯅ ꯆꯥꯅꯕ ꯆꯤꯟꯖꯥꯛꯇꯤ ꯍꯥꯏꯗꯤ ꯗꯦꯠ ꯍꯥꯏꯔꯤꯁꯦ ꯍꯥꯏꯕꯗꯤ ꯈꯨꯔꯃꯥ ꯍꯥꯏꯕꯁꯤ ꯌꯥꯝ ꯄꯥꯝꯅ ꯆꯥꯅꯔꯝꯃꯤ ꯌꯥꯝ ꯉꯜꯂꯤꯉꯩ ꯃꯇꯝꯗꯒꯤꯁꯨ ꯆꯥꯅꯩ ꯑꯗꯨꯕꯨ ꯍꯧꯖꯤꯛ ꯍꯧꯖꯤꯛ ꯑꯣꯏꯅ ꯆꯠꯅꯔꯤꯁꯤꯅ ꯑꯩꯈꯣꯏꯒꯤ ꯅꯣꯔꯠ ꯏꯁ ꯁꯥꯏꯠꯁꯤ ꯁꯤꯗꯅ ꯍꯥꯏꯕꯗꯤ ꯑꯩꯈꯣꯏ ꯆꯥꯛ ꯍꯥꯏꯁꯦ ꯆꯥꯛꯁꯤ ꯅꯣꯡꯃꯗ ꯆꯔꯥ ꯂꯦꯟ ꯑꯅꯤꯔꯛ ꯆꯥꯏ ꯑꯅꯤꯔꯀ ꯍꯥꯏꯁꯦ ꯑꯌꯨꯛꯇ ꯑꯃ ꯅꯨꯃꯤꯗꯥꯡꯗ ꯑꯃ ꯆꯥꯏ ꯑꯗꯨꯒ

ꯑꯗꯨꯃꯥꯏꯅ ꯇꯧꯏ ꯑꯗꯨꯒ ꯑꯇꯣꯞꯄ ꯅꯣꯔꯠ ꯏꯟꯗꯤꯌꯥ ꯑꯁꯣꯝꯗ ꯀꯣ ꯑꯁꯣꯝꯗꯗꯤ ꯇꯟ ꯒꯦꯍꯨ ꯀꯩꯀꯩꯁꯤ ꯌꯥꯝ ꯄꯥꯝꯅ ꯆꯥꯅꯩ ꯃꯈꯣꯏꯗꯤ ꯆꯥꯛ ꯆꯥꯗꯦ ꯑꯗꯨꯒ ꯃꯈꯣꯏꯒꯤ ꯌꯦꯟꯁꯥꯡꯁꯤꯁꯨ ꯍꯥꯏꯕꯗꯤ ꯍꯥꯏꯕꯗꯤ ꯈꯔ ꯈꯔ ꯁꯤꯜꯂꯞ ꯁꯤꯜꯂꯞ ꯁꯤꯜꯂꯞ ꯂꯥꯎꯏ ꯑꯩꯈꯣꯏ ꯃꯅꯤꯄꯨꯔꯒꯤꯅ ꯆꯞ ꯆꯥꯡ ꯑꯃꯗ ꯑꯩꯈꯣꯏ ꯅꯣꯔꯠ ꯏꯁ ꯁꯥꯏꯠꯂꯣꯝꯒꯤꯅ ꯆꯞ ꯆꯥꯡ ꯑꯃꯗ ꯊꯣꯡꯕꯅꯤ ꯁꯤꯜꯂꯞ ꯁꯤꯜꯂꯞ ꯂꯧꯏ ꯃꯣꯏ ꯑꯁꯣꯝꯒꯤꯁꯤꯅ ꯑꯗꯨ ꯍꯥꯏꯕꯗꯤ ꯑꯩꯈꯣꯏ ꯏꯟꯗꯤꯌꯥꯗ ꯈ꯭ꯋꯥꯏꯗꯒꯤ ꯄꯥꯝꯅ ꯆꯥꯅꯕꯗꯤ ꯗꯦꯠꯅꯤ ꯉꯜꯂꯤꯉꯩ ꯃꯇꯝꯗꯒꯤꯁꯨ ꯑꯗꯨꯝ ꯆꯥꯅꯩ ꯗꯦꯠ ꯍꯥꯏꯕꯗꯤ ꯈꯨꯔꯃꯥꯗꯣ ꯌꯥꯝ ꯉꯟꯅ ꯆꯥꯅꯔꯝꯃꯦ ꯑꯗꯣ ꯁꯤꯅꯤ ꯑꯩꯈꯣꯏ ꯏꯟꯗꯤꯌꯥꯁꯤ ꯂꯝ ꯈꯨꯗꯤꯡꯃꯛ ꯑꯃꯐꯧ ꯃꯥꯟꯅꯗꯕꯅꯤꯅ ꯍꯥꯏꯕꯗꯤ ꯆꯥꯕꯒꯤ ꯄꯣꯠꯁꯤ ꯍꯥꯏꯕꯗꯤ ꯌꯥꯝ ꯂꯩ